ꯑꯩꯅ ꯑꯩꯒꯤ ꯌꯨꯟꯗ ꯊꯛꯅꯅꯕ ꯃꯍꯤ ꯃꯈꯜ ꯃꯌꯥꯝ ꯑꯃ ꯁꯦꯝꯃꯤ ꯁ꯭ꯔꯕꯠꯁꯨ ꯁꯦꯝꯃꯤ ꯕꯅꯥꯅ ꯁꯦꯛꯁꯨ ꯁꯦꯝꯃꯤ ꯆꯝꯄ꯭ꯔꯥ ꯃꯍꯤꯒꯤ ꯖꯨꯁꯁꯨ ꯁꯦꯝꯃꯤ ꯀꯣꯝꯂꯥꯁꯨ ꯁꯦꯝꯃꯤ ꯆꯥꯁꯨ ꯂꯣꯜꯂꯒ ꯊꯛꯏ ꯀꯣꯞꯐꯤꯁꯨ ꯁꯦꯝꯃꯒ ꯊꯛꯏ ꯑꯍꯥꯟꯕꯗ ꯁ꯭ꯔꯕꯠ ꯁꯦꯝꯕꯒꯤ ꯃꯑꯣꯡ ꯍꯥꯏꯔꯛꯀꯦ ꯁ꯭ꯔꯕꯠ ꯑꯁꯤ ꯑꯩꯅ ꯔꯣꯍꯞꯆꯥ ꯀꯧꯕ ꯃꯍꯤ ꯃꯈꯜ ꯑꯃꯒ ꯁꯦꯝꯃꯤ ꯃꯁꯤꯗ ꯏꯁꯤꯡ ꯂꯤꯇ꯭ꯔ ꯃꯈꯥꯏꯗ ꯔꯣꯍꯞꯆꯥ ꯆꯥꯃ꯭ꯁ ꯃꯔꯤꯒꯨꯝꯕ ꯍꯥꯞꯁꯤꯜꯂꯦ ꯑꯗꯨꯒ ꯁꯪꯒꯣꯝ ꯈꯔꯁꯨ ꯍꯥꯞꯆꯤꯜꯂꯦ ꯑꯗꯨꯒ ꯐ꯭ꯔꯤꯁꯇ ꯉꯥꯏꯍꯥꯛ ꯏꯪꯊꯍꯜꯂꯒ ꯊꯝꯃꯦ ꯑꯗꯨꯒ ꯑꯗꯨꯝ ꯊꯛꯄ ꯌꯥꯔꯦ ꯑꯗꯨꯒ ꯆꯝꯄ꯭ꯔꯥꯒꯤ ꯖꯨꯁꯅ ꯆꯝꯄ꯭ꯔꯥ ꯑꯃ ꯂꯧꯔꯒ ꯃꯗꯨ ꯁꯨꯝꯗꯣꯛꯂꯦ ꯑꯗꯨꯒ ꯑꯩꯗꯤ ꯏꯁꯤꯡ ꯂꯨꯝꯕꯨ ꯂꯨꯝꯕꯨ ꯁꯥꯕꯗ ꯑꯣꯏꯅ ꯁꯦꯝꯃꯤ ꯑꯗꯨꯅ ꯉꯁꯥꯏꯒꯤ ꯆꯝꯄ꯭ꯔꯥ ꯃꯍꯤ ꯑꯗꯨ ꯒ꯭ꯂꯥꯁ ꯑꯃꯗ ꯍꯩꯖꯤꯜꯂꯦ ꯑꯗꯨꯒ ꯏꯁꯤꯡ ꯑꯁꯥꯕ ꯈꯤꯇꯪ ꯑꯃꯨꯛ ꯍꯩꯖꯤꯜꯂꯅꯤ ꯑꯗꯨꯒ ꯃꯇꯨꯡꯗ ꯁꯤꯗꯥꯃꯤꯁꯤꯟ ꯈꯤꯇꯪ ꯍꯥꯞꯄꯦ ꯑꯗꯨꯒ ꯀꯥꯂꯥꯅꯃꯛ ꯈꯤꯇꯪ ꯍꯥꯞꯄꯦ ꯑꯗꯨꯒ ꯑꯣꯠꯂꯒ ꯑꯗꯨꯝ ꯊꯛꯄ ꯌꯥꯔꯦ ꯑꯗꯨꯗꯒꯤ ꯕꯅꯥꯅꯥ ꯁꯦꯛ ꯁꯦꯝꯕꯒꯤ ꯃꯑꯣꯡ ꯑꯃꯨꯛ ꯍꯥꯏꯔꯛꯀꯦ ꯂꯐꯣꯏ ꯑꯗꯨ ꯃꯀꯨ ꯈꯣꯛꯇꯣꯛꯑꯦ ꯑꯗꯨꯒ ꯇꯛꯈꯥꯏꯔꯦ ꯑꯗꯨꯒ ꯃꯇꯨꯡꯗ ꯁꯪꯒꯣꯝ ꯍꯩꯖꯤꯜꯂꯦ ꯑꯗꯨꯒ ꯆꯤꯅꯤ ꯈꯤꯇꯪ ꯍꯥꯞꯆꯤꯜꯂꯦ ꯑꯗꯨꯒꯤ ꯃꯇꯨꯡꯗ ꯖꯛ ꯑꯃꯗ ꯍꯩꯗꯣꯛꯑꯒ ꯉꯥꯏꯍꯥꯛ ꯐ꯭ꯔꯤꯁꯇ ꯊꯝꯂꯒ ꯏꯪꯊꯍꯜꯂꯦ ꯑꯗꯨꯒ ꯑꯗꯨꯝ ꯊꯛꯄ ꯌꯥꯔꯦ ꯑꯗꯨꯗꯒꯤ ꯀꯣꯝꯂꯥꯒꯤ ꯖꯨꯁꯅ ꯀꯣꯝꯂꯥ ꯑꯗꯣ ꯃꯀꯨ ꯈꯣꯛꯇꯣꯛꯑꯒ ꯃꯍꯤ ꯑꯗꯨ ꯇꯛꯈꯥꯏꯔꯒ ꯂꯧꯔꯅꯤ ꯑꯗꯨꯒꯤ ꯃꯇꯨꯡꯗ ꯑꯩꯈꯣꯏꯅ ꯑꯗꯨꯝ ꯊꯛꯄ ꯌꯥꯔꯦ ꯑꯗꯨꯗꯒꯤ ꯆꯥꯁꯨ ꯂꯣꯜꯂꯒ ꯑꯗꯨꯝ ꯊꯛꯏ ꯑꯩꯅ ꯆꯥ ꯂꯣꯟꯕ ꯃꯇꯝꯗ ꯆꯥ ꯂꯣꯟꯅꯅꯕ ꯄꯥꯇ꯭ꯔꯥ ꯑꯗꯨꯗ ꯏꯁꯤꯡ ꯍꯥꯞꯆꯤꯂꯂꯅꯤ ꯑꯗꯨꯗꯒꯤ ꯇꯦꯁꯕꯇꯥꯁꯨ ꯍꯥꯞꯄꯦ ꯁꯤꯡ ꯈꯔ ꯁꯨꯒꯥꯏꯔꯒ ꯍꯥꯞꯆꯤꯜꯂꯦ ꯑꯦꯂꯥꯏꯆꯤꯁꯨ ꯑꯗꯨꯝ ꯍꯥꯞꯆꯤꯜꯂꯦ ꯗꯥꯜꯆꯤꯅꯤ ꯈꯔ ꯑꯃꯁꯨ ꯍꯥꯞꯆꯤꯜꯂꯦ ꯑꯗꯨꯗꯒꯤ ꯁꯪꯒꯣꯝ ꯍꯥꯞꯆꯤꯜꯂꯅꯤ ꯑꯗꯨꯒ ꯐꯖꯅ ꯁꯧꯍꯜꯂꯦ ꯑꯗꯨꯒ ꯆꯤꯅꯤ ꯍꯥꯞꯄꯒ ꯑꯗꯨꯒꯤ ꯑꯃꯨꯛ ꯆꯥꯃꯅꯥ ꯍꯥꯞꯄꯅꯤ ꯑꯗꯨꯒ ꯒ꯭ꯌꯥꯁ ꯑꯗꯨ ꯈꯔ ꯈꯖꯤꯛ ꯂꯩꯊꯔꯒ ꯁꯧꯍꯜꯂꯦ ꯑꯗꯨꯒ ꯑꯗꯨꯝ ꯂꯣꯏꯔꯦ ꯑꯗꯨꯗꯒꯤ ꯀꯣꯞꯐꯤꯁꯨ ꯁꯦꯝꯃꯒ ꯑꯗꯨꯝ ꯊꯛꯏ ꯏꯁꯤꯡ ꯁꯧꯍꯜꯂꯦ ꯁꯧꯍꯜꯂꯕ ꯃꯇꯨꯡꯗ ꯁꯪꯒꯣꯝ ꯍꯩꯖꯤꯜꯂꯅꯤ ꯑꯗꯨꯒ ꯆꯤꯅꯤ ꯍꯥꯞꯆꯤꯜꯂꯅꯤ ꯀꯣꯞꯐꯤ ꯄꯥꯎꯗ꯭ꯔ ꯑꯗꯨ ꯍꯥꯞꯆꯤꯜꯂꯒ ꯐꯖꯅ ꯑꯣꯠꯂꯒ ꯑꯗꯨꯝ ꯊꯛꯏ